ꯑꯩꯅ ꯊꯦꯡꯅꯒꯤꯕ ꯑꯋꯥꯕ ꯑꯃꯥ ꯍꯥꯏꯔꯗꯤ ꯑꯩꯅ ꯏꯃꯥ ꯅꯥꯕꯒꯤ ꯍꯣꯁꯄꯤꯇꯥꯜꯗ ꯍꯥꯞꯇꯥꯃꯨꯛ ꯂꯩꯔꯨꯕ ꯍꯞꯇꯥꯃꯨꯛ ꯂꯩꯔꯒ ꯏꯃꯥꯗꯨ ꯅꯥꯕ ꯐꯔꯒ ꯌꯨꯝꯗ ꯍꯜꯂꯛꯄ ꯃꯇꯝꯗ ꯏꯃꯥꯟꯅꯕ ꯑꯃꯅ ꯀꯣꯜ ꯇꯧꯔꯛꯑꯦ ꯀꯣꯜ ꯇꯧꯔꯛꯑꯒ ꯚꯥꯏ ꯅꯪꯒꯤ ꯄ꯭ꯔꯣꯖꯦꯛ ꯋꯥꯔꯛ ꯂꯣꯏꯔꯕ꯭ꯔꯥ ꯑꯩꯗꯤ ꯍꯌꯦꯡ ꯁꯥꯕꯃꯤꯠ ꯇꯧꯕ ꯆꯠꯂꯅꯤ ꯍꯥꯏꯔꯦ ꯑꯩꯅ ꯑꯍꯥꯟꯕꯗ ꯈꯪꯗꯕꯅꯤꯅ ꯚꯥꯏ ꯀꯔꯤꯒꯤ ꯄ꯭ꯔꯣꯖꯦꯛ ꯋꯥꯔꯛꯅꯣ ꯑꯩꯅ ꯍꯪꯉꯦ ꯏꯃꯥꯟꯅꯕꯗꯨꯅ ꯁꯥꯏꯟꯁꯀꯤꯅꯦ ꯍꯥꯏꯔꯛꯑꯦ ꯑꯗ ꯑꯗꯨ ꯄꯤꯗ꯭ꯔꯗꯤ ꯌꯥꯔꯣꯏꯗ꯭ꯔꯥꯅ ꯑꯩꯅ ꯑꯍꯥꯟꯕꯗ ꯍꯪꯕꯗ ꯏꯃꯥꯟꯅꯕꯗꯨꯅ ꯑꯗꯨ ꯄꯤꯗ꯭ꯔꯗꯤ ꯑꯦꯛꯖꯥꯝꯗ ꯑꯦ ꯄ꯭ꯔꯣꯖꯦꯛ ꯋꯥꯔꯛꯀꯤ ꯃꯥꯔꯛ ꯌꯥꯎꯔꯛꯑꯣꯏ ꯍꯌꯦꯡ ꯑꯦꯛꯖꯥꯝ ꯊꯥꯕꯗꯁꯨ ꯈꯤꯇꯪ ꯅꯨꯉꯥꯏꯕ ꯋꯥꯠꯀꯅꯤ ꯍꯥꯏꯅ ꯁ꯭ꯀꯨꯜ ꯑꯊꯣꯔꯤꯇꯤꯅ ꯍꯥꯏꯔꯛꯄꯅꯦ ꯍꯥꯏꯔꯦ ꯑꯩ ꯉꯥꯛꯇꯪꯁꯦ ꯃꯊꯥ ꯁꯥꯔꯦ ꯃꯊꯥ ꯁꯥꯔꯕꯅꯤꯅ ꯑꯩꯅ ꯍꯥꯏꯔꯦ ꯑꯍꯥꯟꯕꯗ ꯚꯥꯏ ꯅꯪꯒꯤꯗꯣ ꯍꯌꯦꯡ ꯑꯩꯒ ꯄꯤꯃꯤꯟꯅꯔꯁꯦ ꯑꯩꯁꯨ ꯅꯪꯒꯤꯗꯣ ꯍꯥꯏꯐꯦꯠ ꯌꯦꯡꯉꯒ ꯁꯥꯔꯒꯦ ꯃꯋꯣꯡꯗꯣ ꯅꯪ ꯏꯁꯇ꯭ꯔꯛꯆꯔꯗꯣ ꯑꯩꯉꯣꯟꯗ ꯑꯃꯇ ꯊꯥꯕꯤꯔꯛꯎꯕꯅ ꯍꯥꯏꯔꯦ ꯚꯥꯏꯅ ꯍꯣꯏ ꯍꯥꯏꯔꯦ ꯑꯩꯅ ꯃꯥꯒꯤꯗꯣ ꯊꯥꯔꯛꯑꯕ ꯃꯇꯨꯡꯗ ꯑꯗꯨꯝ ꯈꯤꯇꯪ ꯒ꯭ꯌꯥꯟ ꯇꯥꯗꯕꯗꯒꯤ ꯌꯨꯇ꯭ꯌꯨꯞꯇꯁꯨ ꯑꯗꯨꯝ ꯌꯦꯡꯉꯦ ꯃꯑꯣꯡꯗꯣ ꯌꯨꯇ꯭ꯌꯨꯞꯇ ꯌꯦꯡꯉꯕꯅꯤꯅ ꯑꯩꯁꯦ ꯅꯨꯃꯤꯗꯥꯡ ꯆꯥꯛ ꯇꯣꯛꯑꯒ ꯁꯥꯕ ꯍꯧꯋꯦ ꯌꯨꯝꯒꯤ ꯇꯥꯏꯞꯇ ꯇꯧꯋꯦ ꯑꯩꯈꯣꯏ ꯏ ꯑꯦꯒꯤ ꯀꯦꯅꯦꯜ ꯏꯔꯤꯒꯦꯁꯟꯒꯤ ꯇꯥꯏꯞꯇ ꯁꯦꯝꯕꯅꯦ ꯄ꯭ꯔꯣꯖꯦꯛ ꯋꯥꯔꯛꯇꯣ ꯑꯗꯨ ꯁꯦꯝ ꯂꯣꯏꯕꯗ ꯑꯩꯁꯦ ꯅꯨꯡꯗꯥꯡꯒꯤ ꯄꯨꯡ ꯇꯔꯥꯃꯥꯊꯣꯏ ꯇꯥꯔꯦ ꯅꯨꯃꯤꯗꯥꯡꯒꯤ ꯄꯨꯡ ꯇꯔꯥꯃꯥꯊꯣꯏ ꯇꯥꯔꯁꯤꯐꯥꯎ ꯁꯦꯝꯕ ꯂꯣꯏꯁꯟꯗꯦ ꯑꯗꯨꯝ ꯈꯪꯗꯕꯅꯤꯅ ꯑꯃꯗꯃꯨꯛ ꯍꯪ ꯑꯃꯗꯃꯨꯛ ꯍꯪ ꯌꯨꯇ꯭ꯌꯨꯞꯇꯃꯨꯛ ꯈꯔꯥ ꯌꯦꯡ ꯇꯧꯕꯗꯨꯗ ꯑꯩꯅ ꯁꯦꯝꯕ ꯂꯣꯏꯔꯛꯄꯗ ꯄꯨꯡ ꯕꯥꯔꯣ ꯈꯤꯇꯪꯍꯦꯟꯖꯟꯈ꯭ꯔꯦ ꯃꯑꯣꯡ ꯇꯥꯕꯗꯤ ꯈꯔꯥ ꯋꯥꯠꯂꯦ ꯑꯗꯨꯕꯨ ꯑꯩ ꯌꯥꯅ ꯌꯥꯅꯕ ꯑꯅ ꯑꯩꯅ ꯑꯗꯨꯝ ꯇꯧꯁꯟꯈ꯭ꯔꯦ ꯁꯤ ꯑꯩ ꯌꯥꯝ ꯋꯥꯒꯤ ꯁꯤꯅꯤ ꯑꯩꯒꯤ ꯑꯋꯥꯕꯁꯤ